ꯍꯂꯣ ꯍꯂꯣ ꯂꯥꯎꯋꯤ ꯑꯩꯈꯣꯏꯁꯨ ꯑꯥ ꯑꯥ ꯀꯔꯤ ꯀꯔꯤ ꯊꯤꯜꯂꯨꯗ꯭ꯔꯤ ꯑꯗꯨꯝ ꯅꯪꯅꯅꯕ ꯊꯤꯟꯒꯦ ꯇꯧꯕꯅꯤ ꯍꯣꯏ ꯍꯣꯏ ꯎꯝ ꯎꯝ ꯑꯣ ꯑꯣ ꯍꯣꯏ ꯎꯝ ꯎꯝ ꯃꯤꯗꯤ ꯌꯥꯝ ꯌꯥꯝꯃꯤ ꯎꯝ ꯎꯝ ꯑꯗꯨꯅꯤ ꯎꯝ ꯎꯝ ꯎꯝ ꯍꯣꯏ

ꯍꯣꯏ ꯃꯥꯅꯤ ꯃꯥꯅꯤ ꯑꯗꯨꯅ ꯐꯔꯦ ꯑꯍꯟꯗꯗꯤ ꯎꯝ ꯑꯣ ꯎꯝ ꯉꯥꯗꯨꯅ ꯁꯝꯃꯤ ꯑꯩꯈꯣꯏꯒꯤꯗꯤ ꯉꯥ ꯑꯗꯨꯝ ꯇꯧꯋꯤ ꯆꯍꯤ ꯈꯨꯗꯤꯡꯒꯤ ꯉꯥ ꯑꯧ ꯎꯝ ꯑꯗꯨꯅ ꯑꯗꯨꯃꯥꯏꯅ ꯇꯧꯋꯦ ꯉꯥ ꯑꯣꯏꯅ ꯍꯣꯏ ꯎꯝ ꯎꯝ ꯍꯣꯏ ꯍꯣꯏ ꯃꯉꯥꯗꯩꯗꯤ ꯇꯥꯍꯟꯕ ꯐꯠꯇꯦ ꯀꯥꯏꯅ ꯃꯉꯥ ꯉꯥ ꯑꯣꯏꯔꯁꯨ ꯃꯉꯥ ꯁꯨꯅꯅꯕꯅꯦ ꯑꯗꯨꯝ ꯇꯧꯋꯤ ꯇꯧꯗꯣꯏꯅꯤ ꯑꯩꯈꯣꯏꯒꯤꯁꯨ ꯑꯩꯈꯣꯏꯒꯤꯁꯤ ꯌꯥꯝꯃꯤ ꯃꯤ ꯌꯥꯝꯅ ꯀꯥ ꯀꯥ ꯌꯥꯝ ꯌꯥꯝꯃꯤ ꯏꯆꯤꯜ ꯏꯄ꯭ꯋꯥꯁꯨ ꯌꯥꯝꯃꯤ ꯑꯗꯨꯅ ꯄꯩꯁꯥꯗꯤ ꯌꯥꯝ ꯆꯪꯉꯤꯗ ꯆꯥꯔꯥꯎꯕꯒꯤ ꯆꯪꯉꯤꯁꯦ ꯆꯥꯛꯀꯧꯕꯁꯨ ꯆꯪꯉꯤ ꯊꯤꯟꯗꯧꯁꯨ ꯌꯥꯗꯦ ꯅꯨꯡꯉꯥꯏꯍꯧꯗꯦ ꯃꯥꯅꯤ ꯌꯥꯄꯣꯠꯇꯦ ꯎꯝ ꯃꯥꯅꯤ ꯌꯨꯝ ꯈꯨꯗꯤꯡꯒꯤ ꯑꯃꯨꯛ ꯊꯨꯡꯅꯕ ꯌꯦꯟꯕꯗ ꯑꯗꯨꯝ ꯆꯪꯉꯤꯗ ꯄꯩꯁꯥꯁꯤ ꯌꯥꯝꯅ ꯍꯣꯏ ꯍꯣꯏ ꯎꯝ ꯎꯝ ꯃꯥꯅꯤ ꯑꯗꯨ ꯃꯃꯥꯡꯗꯁꯨꯀꯣ ꯑꯉꯥꯡ ꯑꯃꯈꯛꯇꯅꯤ ꯑꯩꯠ ꯀꯥꯔꯦ ꯍꯣꯏ ꯍꯣꯏ ꯅꯣꯡꯃꯇ ꯋꯥꯔꯤ ꯁꯥꯃꯤꯟꯅꯕ ꯐꯪꯗꯦ ꯎꯝ ꯃꯥꯒꯤ ꯃꯥꯏꯒꯤ ꯅꯪꯅ ꯅꯪꯅꯕ ꯆꯦꯟꯅꯔꯤꯉꯩꯗ

ꯑꯍꯣꯏ ꯑꯗꯨꯅ ꯇꯧꯔꯤꯌꯦ ꯑꯩꯈꯣꯏꯒꯤꯁꯨ ꯑꯗꯨꯅ ꯊꯥꯗꯣꯛꯄ ꯌꯥꯗꯦ ꯃꯣꯏꯒꯤ ꯆꯠꯇ꯭ꯔꯤ ꯐꯥꯎ ꯂꯣꯏꯗ꯭ꯔꯤ ꯐꯥꯎ ꯑꯗꯨꯅ ꯄꯩꯈꯥ ꯂꯣꯏꯔꯒ ꯅꯪꯅꯗꯣꯔꯤꯕ꯭ꯔꯥ ꯃꯥ ꯂꯥꯛꯀꯅꯤ ꯍꯥꯏꯗꯅ ꯄꯩꯈꯥ ꯂꯣꯏꯔꯒ ꯆꯠꯁꯤ ꯍꯥꯏ ꯄꯩꯈꯥ ꯇꯥꯡ ꯀꯌꯥꯗ ꯂꯣꯏꯔꯤꯖꯥꯠꯅꯣ ꯈꯪꯗꯤꯌꯦ ꯆꯥꯔꯦ ꯀꯣꯕꯤ ꯂꯩꯒ ꯁꯦꯟꯗꯥꯡ ꯃꯔꯨꯝ ꯃꯥꯟꯕꯤꯅ ꯍꯋꯥꯏ ꯑꯃ ꯂꯩꯕꯗꯨꯒ ꯃꯆꯥ ꯑꯃ ꯍꯥꯞꯆꯤꯜꯂꯒ ꯑꯗꯨꯝ ꯊꯣꯡꯉꯤ ꯉꯥ ꯐꯥꯕꯤ ꯂꯥꯛꯄꯒꯤ ꯇꯟꯖꯥ ꯑꯣꯏꯔꯨꯗꯅ ꯃꯣꯏ ꯄꯣꯔꯛꯄꯗꯨꯗꯒꯤ ꯀꯦ ꯖꯤ ꯑꯃꯈꯛ ꯂꯧꯍꯧꯋꯤ ꯑꯗꯨꯗ ꯑꯃꯇꯪ ꯍꯥꯞꯄꯦ ꯊꯣꯡꯕꯗꯨꯗ ꯑꯗꯨꯃꯥꯏꯅ ꯇꯧꯋꯦ

ꯍꯣꯏ ꯈꯔ ꯆꯝꯅ ꯆꯥꯕꯅꯁꯨ ꯐꯩ ꯊꯥꯎ ꯆꯥꯕꯁꯤ ꯍꯛꯆꯥꯡꯁꯨ ꯅꯨꯡꯉꯥꯏꯇꯕ ꯅꯨꯡꯁꯥꯒ ꯁꯥꯒꯠꯂꯛꯄꯒ ꯎꯝ ꯍꯣꯏ ꯍꯣꯏ ꯑꯗꯨ ꯎꯝ ꯃꯥꯅꯦ ꯑꯗꯨ ꯅꯠꯇ꯭ꯔꯗꯤ ꯑꯩꯈꯣꯏ ꯃꯥꯅꯤ ꯃꯥꯅꯤ ꯃꯤꯉꯣꯟꯗꯒꯤ ꯂꯩꯔꯨꯔꯗꯤ ꯑꯥ ꯂꯤꯁꯤꯡ ꯎꯝ ꯑꯗꯨꯅꯤ ꯑꯩꯁꯨ ꯐꯅꯦꯛ ꯑꯃ ꯏꯃꯥꯒꯤ ꯏꯃꯥꯒꯤꯗꯣ ꯑꯩꯅ ꯁꯥꯕꯗꯨꯗꯒꯤ ꯄꯤꯔꯒꯦꯅ ꯐꯨꯔꯤꯠ ꯑꯣꯏꯅ ꯇꯔꯥꯃꯉꯥ ꯃꯧꯈꯩꯒ ꯎꯝ ꯎꯝ ꯌꯥꯅ ꯌꯥꯅꯕ ꯀꯥꯏꯗꯅꯕ ꯑꯗꯨꯃꯥꯏꯅ ꯇꯧꯔꯦ ꯃꯪꯉꯦ ꯈꯔ ꯀꯩꯅꯣ ꯇꯧꯕꯒꯤ ꯂꯃꯩ ꯊꯥꯕꯒꯤꯅꯦꯅ ꯅꯣꯡ ꯆꯨꯕꯗꯤ ꯅꯠꯇꯦ ꯃꯪꯗꯪ ꯃꯪꯕ ꯑꯧ ꯏꯪꯈꯣꯟꯀꯥꯗꯤ ꯎꯝ ꯎꯝ ꯃꯝꯃꯤ ꯎꯝ ꯅꯣꯡ ꯑꯣꯏꯅ ꯆꯨꯔꯗꯤ ꯑꯦꯟꯁꯥꯡ ꯅꯥꯄꯤꯁꯨ ꯈꯔ ꯐꯒꯗꯕ ꯑꯗꯨ ꯀꯪꯁꯤꯜꯂꯛꯑꯦ ꯎꯝ ꯃꯄꯥꯟ ꯁꯥꯕ ꯍꯧꯔꯒ ꯂꯣꯏ ꯄꯥꯟꯕ ꯍꯧꯔꯀꯥꯟꯗ ꯍꯧꯖꯤꯛ ꯈꯛ ꯀꯪꯁꯤꯜꯂꯛꯑꯦ ꯅꯣꯡꯁꯦ ꯑꯃꯨꯛꯇꯪ ꯈꯤꯇꯪ ꯃꯄꯨꯡ ꯐꯥꯅ ꯆꯨꯕꯤꯔꯗꯤ ꯍꯣꯏ ꯌꯥꯔꯗꯤ ꯎꯝ ꯍꯣꯏ ꯍꯣꯏ